ꯅꯨꯡꯗꯥꯡ ꯉꯥ ꯐꯥꯕ ꯆꯠꯂꯁꯤꯔꯣ ꯂꯣꯛꯇꯥꯛ ꯂꯣꯝꯗ ꯆꯠꯂꯁꯦ ꯍꯣꯔꯦꯟ ꯅꯨꯃꯤꯗꯥꯡ ꯋꯥꯏꯔꯝ ꯄꯨꯡ ꯑꯅꯤꯃꯨꯛ ꯇꯥꯕꯩꯗꯨꯗ ꯗꯤꯖꯜ ꯑꯣꯛꯇꯣ ꯑꯃ ꯇꯧꯔꯒ ꯉꯥ ꯐꯥꯕ ꯆꯠꯈ꯭ꯔꯁꯦ ꯀꯥꯟꯅꯗꯦ ꯌꯦꯟꯁꯥꯡ ꯃꯩꯁꯥꯡ ꯃꯔꯥꯡ ꯀꯥꯏꯗꯕꯁꯤꯗ ꯏꯁꯤꯡꯕꯨꯗꯤ ꯇꯥꯔꯦ ꯍꯥꯏꯕꯅꯤ ꯑꯗꯨ ꯍꯣꯔꯦꯟ ꯑꯣꯛꯇꯣꯗ ꯅꯦꯛꯎꯔꯒꯦ ꯑꯗꯨꯒ ꯑꯗꯨꯗꯩ ꯐꯧꯕꯥꯛꯆꯥꯎ ꯐꯥꯎꯊꯔ ꯍꯦꯛꯇ ꯆꯠꯈ꯭ꯔꯁꯤ ꯍꯩ ꯎꯝ ꯑꯍꯤꯡ ꯑꯃ ꯂꯦꯛꯑꯒ ꯍꯥꯏꯒꯠꯂꯛꯑꯗꯃꯤ ꯑꯣ ꯐꯔꯦ ꯑꯗꯨꯗꯤ ꯍꯣꯔꯦꯟ ꯑꯩ ꯐꯣꯟ ꯇꯧꯁꯤꯟꯂꯛꯑꯒꯦ ꯆꯠꯂꯝꯗꯥꯏꯗ